ꯁꯕꯦꯟꯇꯤ ꯅꯥꯏꯟ ꯋꯥꯟ ꯍꯜꯗ꯭ꯔꯦꯠ ꯇꯣꯏꯟꯇꯤ ꯇꯨ ꯊ꯭ꯔꯤ ꯊꯥꯎꯖꯟ ꯐꯥꯏꯞ ꯍꯟꯗ꯭ꯔꯦꯠ ꯐꯤꯞꯇꯤ ꯅꯥꯏꯟ ꯁꯕꯦꯟꯇꯤ ꯊꯥꯎꯖꯟ ꯐꯣꯔ ꯍꯟꯗ꯭ꯔꯦꯠ ꯊꯥꯔꯇꯤ ꯁꯤꯛꯁ ꯁꯕꯦꯟ ꯂꯥꯛ ꯐꯤꯞꯇꯤ ꯐꯣꯔ ꯊꯥꯎꯖꯟ ꯁꯤꯛꯁ ꯍꯟꯗ꯭ꯔꯦꯠ